ꯍꯂꯣ ꯑ ꯇꯥꯏꯌꯦ ꯍꯥꯏꯕꯤꯔꯛꯎ ꯑ ꯃꯥꯟꯅꯦ ꯑꯩꯈꯣꯏꯒꯤ ꯅꯈꯣꯏꯅ ꯁꯨꯕꯗꯣ ꯅꯠꯇ꯭ꯔꯣ ꯑ ꯑ ꯍꯣꯏ ꯑ ꯎꯝ ꯑꯗꯣ ꯃꯆꯤꯠ ꯃꯆꯤꯠ ꯇꯧꯒꯗꯣꯏ ꯁꯔꯨꯛꯄꯨꯗꯤ ꯀꯩꯅꯣ ꯇꯧꯕꯅ ꯐꯠꯇ꯭ꯔꯣ ꯄꯨꯂꯞ ꯍꯧꯕꯗꯒꯤ ꯁꯨꯔꯛꯄꯗꯨꯅ ꯍꯌꯦꯡ ꯂꯣꯏꯕ ꯐꯥꯎꯕꯗ ꯁꯨꯔꯒ ꯄꯩꯁꯥꯗꯣ ꯑꯗꯨꯃꯥꯏꯅ ꯄꯨꯂꯞ ꯄꯥꯊꯣꯛꯅꯔꯒ ꯄꯤꯕꯅ ꯐꯠꯇ꯭ꯔꯣ ꯑꯩꯒꯤꯁꯦ ꯅꯣꯡꯃꯗ ꯃꯤ ꯑꯃꯗꯅꯦ ꯆꯝꯃ꯭ꯔꯤ ꯌꯥꯡꯈꯩ ꯆꯝꯃ꯭ꯔꯤ ꯌꯥꯡꯈꯩ ꯁꯤ ꯐꯥꯎꯕꯒꯤ ꯆꯥꯡꯗꯗꯤ ꯁꯥꯅꯤꯡꯉꯦꯕ ꯑꯗꯨ ꯅꯣꯏꯅ ꯀꯌꯥ ꯄꯥꯝꯃꯤꯕ ꯀꯔꯤ ꯈꯜꯂꯤꯕ ꯍꯥꯏꯕꯗꯣ ꯍꯥꯏꯔꯛꯑꯣꯅꯦ ꯇꯥꯅꯁꯤ

ꯆꯥꯃꯉꯥ ꯁꯥꯔꯗꯤ ꯑꯗꯨꯗꯤ ꯅꯈꯣꯏꯗꯣ ꯄꯨꯡꯗꯣ ꯑꯃꯨꯛ ꯈꯔ ꯆꯣꯟꯊꯅ ꯁꯨꯔꯛ ꯇꯥꯕ ꯍꯥꯏꯗꯤ ꯊꯕꯛꯁꯦ ꯄꯨꯡꯁꯤꯡꯗꯗꯤ ꯆꯠꯇꯣꯏꯅꯤ ꯑꯗꯨꯒꯤꯁꯨ ꯃꯊꯛꯇ ꯑꯩꯈꯣꯏꯅ ꯑꯗꯨꯝ ꯅꯈꯣꯏꯒꯤ ꯑꯆꯥ ꯑꯊꯛ ꯍꯩꯊꯥ ꯄꯣꯊꯥ ꯂꯣꯏꯅ ꯁꯤꯜꯂꯛꯀꯗꯣꯏꯅꯤ ꯂꯥꯡꯉꯛꯀꯗꯣꯏꯅꯤ ꯅꯣꯏꯅ ꯄꯨꯡꯗꯣ ꯊꯦꯡꯕ ꯐꯥꯎꯕ ꯇꯧꯁꯦ ꯍꯥꯏꯔꯒꯗꯤ ꯍꯣꯏ ꯑꯗꯨꯃꯥꯏꯅ ꯁꯥꯔꯒꯦꯅꯦ ꯑꯗꯣ ꯃꯤ ꯅꯈꯣꯏ ꯃꯤꯁꯦ ꯄꯨꯂꯞꯅ ꯀꯌꯥꯅꯣ ꯁꯨꯒꯗꯣꯏꯁꯤꯅ ꯃꯤ ꯇꯔꯥ ꯎꯝ ꯑꯗꯣ ꯀꯣꯟꯅ ꯑꯃꯨꯛ ꯃꯤ ꯋꯥꯠꯂꯦ ꯈꯣꯠꯂꯦ ꯍꯥꯏꯕꯗꯨꯗꯤ ꯑꯗꯨꯗꯤ ꯍꯥꯏꯕꯤꯔꯑꯅꯨꯀꯣ ꯎꯝ ꯑꯗꯣ ꯁꯨꯕꯗꯤ ꯍꯧꯖꯤꯛ ꯀꯗꯥꯏ ꯀꯗꯥꯏ ꯃꯇꯥꯡ ꯌꯧꯁꯜꯂꯛꯑꯒꯦ ꯀꯔꯃꯥꯏꯅ ꯇꯧꯔꯒꯦ

ꯑꯣ ꯑꯗꯨ ꯊꯕꯛꯇꯨꯗꯤ ꯌꯥꯔꯤꯕꯃꯈꯩꯗꯤ ꯈꯔ ꯊꯨꯅ ꯁꯨꯅꯕꯗꯤ ꯇꯧꯁꯤꯀꯣ ꯍꯥꯏꯕꯗꯤ ꯍꯧꯖꯤꯛꯀꯥꯟꯁꯤꯗꯤ ꯂꯩꯗꯅ ꯃꯤꯁꯦ ꯑꯗꯨꯝ ꯃꯇꯝ ꯂꯦꯟ ꯂꯦꯟꯗꯅ ꯉꯥꯏ ꯉꯥꯏꯗꯅ ꯁꯨꯕ ꯃꯌꯥꯝ ꯌꯥꯎꯔꯤꯕꯅꯦꯕ ꯅꯈꯣꯏ ꯁꯨꯏ ꯍꯥꯏꯕꯒꯤ ꯋꯥꯕꯨꯗꯤ ꯅꯠꯇꯦꯀꯣ ꯑꯗꯨꯃꯥꯏꯅ ꯇꯧꯁꯤ ꯎꯝ ꯑꯗꯒꯤ ꯊꯕꯛ ꯁꯨꯔꯤꯉꯩꯗ ꯑꯦ ꯑꯩ ꯑꯗꯨ ꯇꯉꯥꯏꯐꯗꯕ ꯊꯕꯛ ꯑꯃ ꯂꯥꯛꯁꯜꯂꯛꯑꯦ ꯑꯗꯨ ꯆꯠꯇꯕ ꯌꯥꯗ꯭ꯔꯦ ꯈꯣꯠꯇ꯭ꯔꯦꯅ ꯃꯤ ꯑꯃ ꯆꯠꯈ꯭ꯔꯦ ꯑꯅꯤ ꯆꯠꯈ꯭ꯔꯦ ꯈꯜꯂꯣ ꯑꯗꯨꯁꯨ ꯑꯃꯨꯛ ꯅꯈꯣꯏꯗ ꯑꯃꯨꯛ ꯐꯔꯛ ꯇꯥꯗꯣꯏꯅꯦ ꯑꯩꯈꯣꯏꯗꯁꯨ ꯃꯇꯝꯗꯨꯁꯨ ꯑꯃꯨꯛ ꯊꯤꯟꯗꯍꯧꯗꯣꯏꯅꯤꯗꯅ ꯃꯤ ꯁꯤꯟꯕ ꯅꯈꯣꯏ ꯑꯗꯨꯗꯤ ꯅꯈꯣꯏ ꯌꯥꯅꯕꯒꯤ ꯃꯈꯥ ꯄꯣꯜꯂꯦ ꯑꯩꯒꯤꯗꯤ ꯑꯗꯨꯝ ꯁꯨꯕꯤꯔꯒ ꯂꯣꯏꯔꯦ ꯊꯕꯛꯇꯨꯗ ꯁꯣꯏꯗ꯭ꯔꯒ ꯂꯣꯏꯔꯦ ꯍꯣꯏ ꯊꯕꯛꯇꯨꯗ ꯁꯣꯏꯗꯅꯕ ꯅꯈꯣꯏ ꯃꯤꯗꯣ ꯋꯥꯠꯇꯅꯕꯗꯣ ꯇꯧꯔꯣ ꯑꯗꯨ ꯐꯖꯅ ꯑꯗꯨꯝ ꯊꯕꯛꯇꯣ ꯁꯨꯕꯤꯔꯣ ꯑꯗꯨꯃꯉꯥꯏꯔꯦ ꯑꯗꯨ ꯅꯈꯣꯏꯒꯤ ꯍꯩꯊꯥ ꯄꯣꯊꯥꯒꯤ ꯑꯆꯥ ꯑꯊꯛꯀꯤꯁꯤꯅ ꯀꯔꯃꯥꯏ ꯇꯧꯁꯦꯕ

ꯎꯝ ꯅꯣꯏꯁꯦ ꯃꯤ ꯇꯔꯥꯅꯦꯕꯀꯣ ꯑꯗꯣ ꯄꯨꯡ ꯆꯣꯟꯊꯕ ꯍꯥꯏꯔꯤꯁꯦ ꯅꯈꯣꯏ ꯄꯨꯡ ꯀꯌꯥꯐꯥꯎꯕ ꯆꯣꯟꯊꯕ ꯉꯝꯒꯗꯣꯏꯅꯣ ꯃꯉꯥꯐꯥꯎꯕ ꯑꯗꯣ ꯑꯩꯗꯤ ꯂꯧꯗꯣ ꯍꯧꯖꯤꯛ ꯊꯕꯛꯇꯣ ꯌꯥꯝ ꯊꯨꯅꯗꯤ ꯂꯣꯏꯁꯟꯅꯤꯡꯉꯕꯅꯦꯕ ꯑꯩꯁꯨ ꯑꯗꯨꯃ ꯂꯣꯏꯗꯕꯅꯤꯅ ꯏꯁꯥꯁꯤꯗ ꯊꯕꯛꯇꯣ ꯂꯣꯏꯗꯕꯒꯤ ꯑꯗꯨꯝ ꯆꯔꯛ ꯆꯍꯤꯡꯅꯔꯒ ꯂꯩꯕꯗꯣ ꯑꯗꯨ ꯂꯩꯔꯦ ꯑꯗꯨ ꯅꯈꯣꯏ ꯌꯥꯔꯒꯗꯤ ꯈꯔ ꯊꯨꯅ ꯂꯣꯏꯁꯟꯅꯕ ꯃꯉꯥ ꯃꯈꯥꯏ ꯄꯨꯡꯈꯥꯏꯃꯨꯛꯇꯪ ꯆꯣꯟꯊꯔꯒ ꯑꯗꯨꯃꯥꯏꯅ ꯇꯧꯁꯤꯔꯣ ꯑꯩꯗꯤ ꯑꯗꯨꯃꯥꯏꯅ ꯇꯧꯍꯟꯅꯤꯡꯕꯅꯦꯕ ꯎꯝ ꯅꯈꯣꯏ ꯃꯤ ꯇꯔꯥꯗꯨꯅꯗꯤ ꯑꯗꯨ ꯈꯔ ꯋꯥꯅꯦꯕ ꯍꯥꯏꯕꯗꯤ ꯑꯩꯒꯤ ꯂꯧꯗꯣ ꯌꯥꯝꯕꯅꯤꯅ ꯍꯧꯖꯤꯛꯇꯤ ꯑꯗꯨꯃꯥꯏꯅ ꯂꯣꯏꯅ ꯇꯧꯅꯔꯕꯅꯦ ꯍꯥꯏꯕꯗꯤ ꯈꯨꯂꯪ ꯑꯃꯗꯕꯨ ꯅꯣꯡꯃꯗꯕꯨ ꯂꯨꯄꯥ ꯀꯌꯥ ꯁꯥꯒꯗꯧꯔꯤꯒꯦ ꯑꯗꯨꯝ ꯌꯥꯝꯕꯨ ꯌꯥꯝꯃꯜꯂꯕꯅꯦ ꯑꯩꯒꯤꯗꯤ ꯑꯗꯨꯝ ꯑꯩꯈꯣꯏ ꯁ꯭ꯋꯥꯏꯗ ꯁꯨꯅꯔꯤꯕ ꯈꯣꯠꯅꯔꯤꯕ ꯃꯌꯥꯝꯁꯦ ꯑꯗꯨꯃꯥꯏꯅ ꯆꯝꯃ꯭ꯔꯤ ꯌꯥꯡꯈꯩ ꯁ꯭ꯋꯥꯏꯐꯥꯎꯗ ꯑꯗꯨꯝ ꯂꯣꯏꯅ ꯁꯥꯏꯌꯦꯕ ꯑꯗꯨ ꯃꯈꯣꯏꯗꯤ ꯄꯨꯡꯗꯨꯁꯨ ꯑꯗꯨꯝ ꯑꯩꯅ ꯍꯥꯏꯔꯤꯕ ꯇꯥꯏꯃꯤꯡꯗꯨꯗ ꯑꯗꯨꯝ ꯇꯧꯔꯤꯅꯦꯕ ꯃꯈꯣꯏꯁꯨ ꯑꯗꯨꯎ ꯑꯩꯅ ꯍꯥꯟꯅ ꯅꯈꯣꯏꯗ ꯍꯥꯏꯖꯜꯂꯨꯕꯒꯤ ꯅꯈꯣꯏꯗꯣ ꯑꯗꯨꯝ ꯇꯧꯍꯟꯅꯤꯡꯕꯒꯤ ꯅꯈꯣꯏꯗ ꯇꯧꯍꯜꯂꯒꯦꯅ ꯍꯥꯏꯕꯅꯦꯕ

ꯌꯥꯡꯈꯩꯃꯨꯛ ꯍꯥꯞꯄꯛꯄ ꯍꯥꯏꯔꯤꯁꯦ ꯅꯈꯣꯏ ꯃꯤ ꯇꯔꯥꯗꯗꯤ ꯑꯩꯉꯣꯟꯗꯗꯤ ꯄꯩꯁꯥꯗꯨ ꯆꯥꯃꯉꯥ ꯍꯦꯟꯒꯗꯧꯔꯤꯅꯤꯅꯦ ꯍꯥꯏꯕꯗꯤ ꯅꯪ ꯅꯊꯟꯇꯅꯦ ꯍꯥꯏꯕ ꯑꯣꯏꯔꯗꯤ ꯑꯃꯨꯛꯁꯨ ꯌꯥꯕ

ꯎꯝ ꯎꯝ ꯑꯗꯨ ꯅꯈꯣꯏꯁꯦ ꯍꯌꯦꯡꯗꯒꯤ ꯑꯃꯨꯛ ꯂꯧꯗꯣ ꯀꯨꯝꯕ ꯍꯧꯒꯗꯣꯏꯔꯥ ꯑꯗꯨꯗꯤ ꯍꯌꯦꯡ ꯅꯈꯣꯏꯅ ꯂꯥꯛꯀꯗꯣꯏꯁꯦ ꯄꯨꯡ ꯇꯔꯥꯗ ꯑꯣꯏꯒꯗꯣꯏꯔꯥ ꯇꯔꯥꯃꯥꯊꯣꯏꯗ ꯑꯣꯏꯗꯣꯏꯔꯥꯗꯣ ꯍꯥꯏꯔꯛꯑꯣ ꯇꯔꯥꯃꯥꯊꯣꯏꯗꯒꯤ ꯑꯗꯨꯗꯤ ꯄꯨꯡ ꯃꯉꯥ ꯃꯔꯤ ꯃꯈꯥꯏꯔꯥ ꯃꯉꯥ ꯃꯈꯥꯏꯐꯥꯎꯕꯔꯥ ꯅꯈꯣꯏꯅ ꯁꯨꯒꯗꯣꯏꯁꯤ ꯑꯗꯨ ꯅꯈꯣꯏ ꯌꯥꯅꯕ ꯁꯤꯟꯕ ꯍꯥꯏꯔꯤꯁꯦ ꯄꯨꯡꯗꯣ ꯑꯗꯨꯝ ꯃꯉꯥ ꯃꯈꯥꯏꯁꯤꯗ ꯇꯧꯔꯣ ꯍꯥꯏꯔꯗꯤ ꯅꯈꯣꯏ ꯑꯗꯨ ꯍꯟꯕ ꯊꯦꯡꯉꯦ ꯑꯗꯥ ꯇꯧꯔꯦ ꯃꯉꯥꯗ ꯂꯣꯏꯁꯟꯁꯤ ꯈꯣꯠꯁꯤ ꯍꯥꯏꯅꯔꯛꯄꯗꯣ ꯍꯥꯏꯅꯍꯜꯂꯛꯑꯅꯨ ꯑꯗꯨꯝ ꯃꯉꯥ ꯃꯈꯥꯏꯗꯨꯗ ꯇꯧꯔꯁꯤ ꯑꯗꯨꯝ ꯃꯉꯥ ꯃꯈꯥꯏꯐꯥꯎꯕ ꯁꯨꯔꯁꯦꯗꯣ ꯑꯗꯨ ꯅꯈꯣꯏ ꯃꯁꯦꯟ ꯑꯗꯨꯃꯥꯏꯅ ꯍꯥꯏꯅꯔꯣ ꯑꯗꯨ ꯍꯩꯊꯥ ꯄꯣꯊꯥꯗꯨꯗꯤ ꯑꯗꯨꯝ ꯅꯈꯣꯏ ꯄꯨꯡꯗꯣ ꯊꯦꯡꯕ ꯐꯥꯎꯕ ꯁꯨꯒꯗꯧꯕꯅꯤꯅ ꯑꯗꯨꯝ ꯆꯥꯛꯁꯨ ꯆꯥꯔꯒ ꯂꯥꯛꯀꯗꯧꯔꯕꯅꯤꯅ ꯈꯔ ꯊꯦꯡꯂꯞꯅ ꯑꯗꯨꯝ ꯄꯨꯔꯛꯑꯒꯦꯅꯦꯀꯣ ꯑ ꯑꯗꯨꯕꯨꯗꯤ ꯑꯩ ꯌꯥꯅꯕ ꯁꯤꯟꯅꯔꯝꯃꯒꯦꯅꯦ ꯑꯉꯥꯡꯁꯤꯡꯗ ꯑꯗꯨ ꯅꯈꯣꯏ ꯆꯥꯗꯨꯗꯤ ꯆꯉꯥꯡ ꯇꯧꯒꯗ꯭ꯔꯥ ꯆꯥꯉꯧ ꯇꯧꯒꯗ꯭ꯔꯥ ꯅꯈꯣꯏ ꯑꯄꯥꯝꯕꯗꯣ ꯍꯥꯏꯔꯛꯑꯣꯅꯦ ꯑꯣ ꯐꯔꯦ ꯐꯔꯦ ꯑꯗꯨꯃꯥꯏꯅ ꯇꯧꯔꯁꯤ ꯑꯗꯨꯗꯤ ꯐꯔꯦ ꯐꯔꯦ ꯊꯝꯃꯣ ꯊꯝꯃꯣ ꯑꯗꯨꯗꯤ